ꯁꯥꯔ ꯍꯟꯗꯛ ꯑꯩꯍꯥꯛꯅ ꯏꯆꯥꯒꯤ ꯕꯥꯔꯠ ꯁꯥꯔꯇꯤꯐꯤꯀꯦꯠꯇ ꯁꯣꯏꯈꯤꯕ ꯑꯩꯅ ꯃꯤꯡ ꯍꯥꯏꯈꯤꯕꯗꯤ ꯑꯩ ꯑꯩꯒꯤ ꯏꯆꯥꯒꯤ ꯃꯤꯡ ꯑꯁꯦꯡꯕꯗꯤ ꯀꯦ ꯑꯣ ꯍꯩꯆ ꯑꯥꯔ ꯑꯥꯏ ꯑꯦꯟ ꯖꯤꯅꯦꯕ ꯑꯗꯨꯒ ꯏꯔꯤꯕ ꯕꯥꯔꯠ ꯁꯥꯔꯇꯤꯐꯤꯀꯦꯠꯇꯗꯤ

ꯀꯦ ꯑꯣ ꯑꯥꯔ ꯑꯥꯏ ꯑꯦꯟ ꯖꯤ ꯏꯌꯦꯕ ꯑꯩ ꯍꯟꯗꯛꯁꯦ ꯏꯆꯥꯅꯨꯄꯥꯒꯤ ꯑꯦꯠꯃꯤꯁꯟ ꯇꯧꯕ ꯆꯠꯄꯅꯦꯕ ꯑꯗꯨꯀꯥꯟꯗꯗꯤ ꯃꯤꯡ ꯁꯣꯏꯌꯦ ꯈꯣꯠꯂꯦ ꯍꯥꯏꯅ ꯍꯥꯏꯔꯝꯃꯦ ꯑꯩꯈꯣꯏ ꯍꯟꯕꯤꯔꯦ ꯍꯟꯈ꯭ꯔꯕ ꯑꯗꯨꯅꯤꯅ ꯁꯥꯔ ꯅꯍꯥꯛꯅ ꯈꯔ ꯀꯥꯏꯗ ꯆꯦꯟꯒꯦꯔꯥ ꯀꯥꯏ ꯇꯧꯒꯦꯔꯥ ꯑꯗꯨꯒꯨꯝꯕ ꯈꯔ ꯅꯣꯂꯦꯖꯒꯨꯝꯕ ꯈꯔ ꯍꯥꯏꯕꯤꯔꯣ ꯑꯩ ꯑꯩꯗꯤ ꯇꯧꯅꯤꯡꯉꯥꯏ ꯃꯐꯝꯁꯨ ꯈꯪꯗꯕ ꯀꯥꯏ ꯇꯧꯁꯤꯔꯥ ꯀꯥꯏꯗ ꯏꯁꯤꯔꯥ ꯀꯥꯏ ꯀꯥꯏ ꯆꯠꯂ ꯁꯦꯝꯁꯤꯔꯥ ꯍꯥꯏꯕꯁꯨ ꯈꯪꯗꯕ ꯑꯗꯨꯅꯤꯅ ꯁꯥꯔ ꯅꯪꯅ ꯈꯔ ꯍꯥꯏꯕꯤꯔꯒ ꯑꯗꯨꯗ ꯆꯠꯂꯨ ꯑꯗꯨ ꯃꯐꯝꯒꯨꯝꯕꯁꯨ ꯈꯔ ꯑꯗꯨ ꯁꯦꯝꯅꯤꯡꯉꯥꯏꯅꯦ ꯑꯗꯥꯗ ꯁꯦꯝꯅꯤꯡꯉꯥꯏꯅꯦ ꯍꯥꯏꯕꯗꯨ ꯈꯔ ꯅꯪꯅ ꯍꯥꯏꯕꯤꯔꯗꯤ ꯈꯔ ꯊꯥꯒꯠꯆꯒꯅꯤ ꯍꯥꯏꯅ ꯑꯗꯨꯒ ꯑꯩꯁꯦ ꯏꯆꯥꯅꯨꯄꯥꯁꯦ ꯑꯦꯠꯃꯤꯁꯟꯁꯦ ꯂꯥꯏꯛ ꯍꯌꯦꯡ ꯍꯪꯆꯤꯠ ꯈꯛꯇ ꯂꯥꯁ ꯗꯦ ꯑꯣꯏꯕꯅꯤꯅ ꯁꯥꯔ ꯅꯪꯅ ꯈꯔ ꯊꯨꯅ ꯁꯦꯝꯕꯤꯕ ꯌꯥꯔꯗꯤ ꯃꯐꯝꯒꯨꯝꯕꯁꯦ ꯈꯔ ꯍꯥꯏꯕꯤꯔꯛꯑꯣ ꯍꯥꯏꯅ ꯈꯔ ꯍꯥꯏꯖꯔꯤ